ꯍꯂꯣ ꯃꯥꯅꯦ ꯃꯥꯅꯦ ꯀꯔꯤ ꯂꯩꯔꯒꯦ ꯀꯅꯥꯅꯣ ꯑꯥ ꯑꯥ ꯀꯔꯤ ꯀꯔꯤ ꯍꯥꯏꯗꯤ ꯄꯣꯠ ꯆꯩꯁꯦ ꯁꯨꯝ ꯀꯩꯀꯩ ꯗꯔꯀꯥꯔ ꯑꯣꯏꯔꯤꯅꯣ ꯍꯣꯇꯦꯜ ꯅꯨꯡꯗꯦꯟꯗꯤ ꯌꯨꯝ ꯃꯤ ꯂꯦꯛꯐꯝ ꯌꯨꯝ ꯂꯦꯛꯐꯝꯗꯤ ꯂꯩꯔꯕ꯭ꯔꯥ ꯅꯠꯇ꯭ꯔꯒꯅ ꯍꯣꯇꯦꯜꯗꯒ ꯂꯩꯗꯣꯏꯔꯥ ꯑꯣ ꯑꯗꯣ ꯍꯣꯇꯦꯜꯒꯤꯗꯤ ꯑꯗꯨꯝ ꯌꯥꯔꯅꯦꯕꯀꯣ ꯆꯥꯛ ꯏꯁꯤꯡꯗꯤ ꯃꯣꯏꯅ ꯑꯗꯨꯝ ꯁꯤꯜꯂꯒꯦ ꯍꯥꯏꯕ꯭ꯔꯥ ꯎꯝ ꯑꯗ ꯁꯨꯝ ꯄꯣꯠ ꯆꯩꯗꯣ ꯀꯩꯀꯩ ꯗꯔꯀꯥꯔ ꯑꯣꯏꯔꯤꯅꯣ ꯁꯨꯝ ꯁꯣꯝꯒꯤ ꯗꯔꯀꯥꯔ ꯑꯣꯏꯕ ꯄꯣꯠ ꯆꯩꯁꯤꯡꯗꯣ ꯑꯗꯨꯝ ꯍꯥꯏꯗꯤ ꯇꯨꯔꯤꯁ ꯒꯥꯏꯗꯀꯤ ꯇꯥꯏꯞꯇ ꯑꯗꯨꯝ ꯁꯤ ꯗꯔꯀꯥꯔ ꯑꯣꯏꯕꯁꯤꯡꯗꯨꯗꯤ ꯑꯩꯉꯣꯟꯗ ꯑꯗꯨꯝ ꯍꯥꯏꯅꯔꯒ ꯄꯥꯎ ꯐꯥꯎꯔꯛꯄꯅꯦꯕ ꯑꯦꯅꯤ ꯖꯒꯥꯗꯒꯤ ꯇꯨꯔꯤꯁ ꯑꯃ ꯂꯥꯛꯀꯥꯟꯗꯀꯣ ꯑꯗꯨ ꯑꯗꯨꯝ ꯁꯣꯝꯒꯤ ꯗꯔꯀꯥꯔ ꯑꯣꯏꯕ ꯄꯣꯠ ꯆꯩꯁꯤꯡꯗꯣ ꯑꯩꯉꯣꯟꯗ ꯍꯥꯏꯔꯛꯑꯒ ꯑꯩꯅ ꯑꯣꯏꯅ ꯊꯤꯟꯕꯤꯔꯛꯎꯔꯥ ꯅꯠꯇ꯭ꯔꯒ ꯑꯗꯣꯝ ꯂꯧꯕ ꯂꯥꯛꯄꯤꯒꯦꯔꯥ ꯑꯗꯨ ꯑꯄꯥꯝꯕ ꯑꯃ ꯇꯧꯕꯤꯕ ꯌꯥꯏꯌꯦꯕꯀꯣ ꯑꯗꯨ ꯗꯔꯀꯥꯔ ꯑꯣꯏꯕꯁꯤꯡꯗꯨ ꯑꯣ ꯗꯨꯀꯥꯟ ꯃꯐꯝ ꯀꯩꯅꯣꯒꯤꯗꯣ ꯍꯥꯏꯗꯤ ꯀꯩꯅꯣ ꯊꯣꯡ ꯃꯌꯥꯒꯤꯗꯣ ꯊꯣꯡꯗꯨ ꯈꯪꯕꯤꯕ꯭ꯔꯥ ꯒꯨꯒꯜ ꯃꯦꯞꯇꯒ ꯑꯗꯨꯝ ꯐꯪꯕꯅꯦ

ꯑꯥ ꯍꯣꯜꯁꯦꯜ ꯔꯦꯠꯇꯒꯤ ꯑꯃꯨꯛꯀ ꯍꯦꯟꯅ ꯇꯥꯖꯩꯅꯦ ꯍꯥꯏꯗꯤ ꯊꯧꯕꯥꯜ ꯁꯥꯔꯀꯜꯒꯤ ꯑꯣꯏꯅꯗꯤ ꯑꯩꯉꯣꯟꯗꯒꯤ ꯍꯦꯟ ꯇꯥꯕ ꯃꯐꯝ ꯊꯤꯕꯗ ꯋꯥꯔꯅꯤ ꯑꯥ ꯃꯌꯥꯡ ꯃꯥꯅꯦ ꯃꯥꯅꯦ ꯑꯩꯒꯤ ꯑꯦꯖꯦꯟ ꯑꯣꯏꯅ ꯊꯝꯕꯅꯦ ꯉꯥꯡꯅꯕꯗꯤ ꯌꯥꯝ ꯋꯥꯕꯅꯦ

ꯎꯃ ꯃꯥ ꯅꯠꯇꯕ ꯑꯦꯖꯦꯟ ꯑꯃ ꯊꯥꯔꯛꯎꯔꯥ ꯅꯠꯇ꯭ꯔꯒ ꯅꯪ ꯃꯥꯒ ꯑꯗꯨꯝ ꯋꯥꯔꯤ ꯁꯥꯟꯅꯕꯗ ꯅꯪꯉꯣꯟꯗ ꯅꯨꯡꯉꯥꯏꯇꯕ ꯐꯥꯎꯕ꯭ꯔꯥ ꯑꯇꯣꯞꯄ ꯑꯦꯖꯦꯟ ꯑꯃ ꯑꯩ ꯍꯥꯏꯔꯛꯎꯔꯥ ꯑꯥ ꯑꯥꯏꯁꯀ꯭ꯔꯤꯝꯗꯤ ꯌꯥꯝ ꯆꯥꯕꯅꯤ ꯑꯥꯏꯁꯀ꯭ꯔꯤꯝ ꯆꯥꯗ꯭ꯔꯣ ꯑꯥ ꯑꯗꯨ ꯍꯣꯏ ꯑꯗꯨꯝ ꯃꯥ ꯁꯣꯝꯗꯤ ꯀꯥꯏꯋꯥꯏ ꯖꯒꯥꯗꯒꯤ ꯑꯣꯏꯗꯣꯏꯅꯣ ꯂꯥꯛꯏꯁꯦ ꯍꯥꯏꯗꯤ ꯑꯥ ꯀꯥꯂꯤꯐꯣꯔꯅꯤꯌꯥꯗꯒꯤ ꯑꯣ ꯑꯅꯧꯕꯅꯤꯅꯦꯀꯣ ꯑꯗꯨꯗꯤ ꯃꯤꯅꯧ ꯑꯣꯏꯔꯅꯤꯅꯦ ꯍꯥꯟꯅ ꯍꯥꯟꯅ ꯃꯃꯥꯡꯗꯒ ꯂꯥꯛꯈ꯭ꯔꯕꯣ ꯊꯧꯕꯥꯜꯁꯤ ꯍꯥꯟꯅ ꯃꯃꯥꯡꯗꯒ ꯂꯥꯛꯈ꯭ꯔꯕꯕ ꯑꯦꯁ ꯀꯦ ꯑꯦꯁ ꯀꯦ ꯑꯦꯁ ꯁꯥ ꯊꯣꯡꯕꯗ ꯐꯦꯃꯁ ꯌꯥꯝ ꯑꯣꯏꯕꯅꯤꯍꯦ ꯑꯗꯨꯒꯤ ꯅꯨꯄꯥꯗꯨꯔꯣ ꯑꯗꯨ ꯃꯥ ꯌꯥꯎꯔꯗꯤ ꯀꯩꯅꯣ ꯇꯧ ꯌꯥꯏꯌꯦ ꯆꯥꯛ ꯑꯝꯇ ꯆꯥꯃꯤꯟꯅꯍꯧꯁꯤꯗꯅ ꯅꯣꯏ ꯍꯟꯗ꯭ꯔꯤꯉꯩꯗ ꯃꯥꯏ ꯁꯥꯗꯨ ꯌꯥꯝ ꯃꯍꯥꯎ ꯂꯩ ꯀꯥꯏꯅ ꯑꯩ ꯕꯤꯗꯤꯑꯣ ꯑꯃꯁꯨ ꯊꯦꯡꯅꯒ꯭ꯔꯦ ꯑꯗꯒꯤ ꯃꯤꯅꯁꯨ ꯌꯥꯝ ꯉꯥꯡꯅꯩꯌꯦꯕ ꯑꯁ ꯑꯩ ꯑꯩꯉꯣꯟꯗꯗꯤ ꯗꯥꯎ ꯌꯥꯝ ꯌꯥꯕ ꯂꯥꯏꯕꯛ ꯌꯥꯝ ꯐꯕꯗꯨꯁꯨ ꯑꯣꯏꯔꯦ ꯁꯥꯗꯨ ꯑꯩ ꯄꯨꯊꯣꯛꯑꯁꯨ ꯄꯨꯊꯣꯛꯑꯒꯦ ꯃꯥꯒ ꯑꯝꯇ ꯀꯩꯅꯣ ꯇꯧꯁꯦ ꯑꯗꯨ ꯄꯣꯠ ꯆꯩꯁꯤꯡꯁꯦ ꯀꯩꯀꯩ ꯑꯣꯏꯗꯣꯏꯅꯣ ꯁꯨꯝ ꯆꯧꯔꯥꯛꯄ ꯑꯃ ꯍꯥꯏꯕꯤꯔꯛꯑꯣꯅꯦ ꯗꯔꯀꯥꯔ ꯑꯣꯏꯔꯤꯁꯦ ꯑꯥꯜꯂꯨꯁꯦ ꯇ꯭ꯔꯥꯟꯊꯣꯏ ꯃꯈꯥꯏ ꯑꯗꯨꯃꯥꯏꯅ ꯁꯥꯒꯦ ꯃꯤꯉꯣꯟꯗꯒꯗꯤ ꯗꯨꯀꯥꯟ ꯑꯄꯤꯛꯄ ꯇꯔꯥꯃꯉꯥꯒ ꯁꯥꯅꯕꯅꯤ ꯑꯥ ꯕꯦꯒ ꯑꯍꯨꯝ ꯑꯥꯜꯂꯨ ꯕꯦꯒ ꯑꯍꯨꯝ ꯎꯝ ꯕꯦꯒꯁꯤ ꯀꯤꯂꯣ ꯌꯥꯡꯈꯩꯅ ꯕꯦꯒ ꯑꯣꯏꯔꯛꯇꯣꯏꯅꯤꯗꯅ ꯑꯗꯨ ꯕꯦꯒꯇ ꯑꯗꯨꯝ ꯂꯧꯔꯁꯨ ꯕꯦꯒ ꯑꯣꯏꯅ ꯂꯧꯔꯛꯑꯒꯗꯤ ꯀꯤꯂꯣ ꯃꯁꯤꯡꯗꯣ ꯍꯥꯏꯗꯤ ꯕꯦꯒꯁꯦ ꯀꯤꯂꯣ ꯌꯥꯡꯈꯩ ꯁꯨꯕꯁꯨ ꯌꯥꯎꯋꯤ ꯁꯨꯗꯕꯁꯨ ꯌꯥꯎꯋꯤ ꯑꯗꯨꯅ ꯀꯤꯂꯣꯗ ꯑꯣꯟꯊꯣꯛꯑꯒꯀꯣ ꯕꯦꯒ ꯑꯣꯏ ꯂꯧꯔꯛꯑꯗꯤ ꯇ꯭ꯔꯥꯟꯊꯣꯏ ꯃꯈꯥꯏ ꯁꯥꯔꯤꯁꯦ ꯇ꯭ꯔꯥꯟꯊꯣꯏ ꯐꯥꯎ ꯁꯥ ꯌꯥꯅꯤꯕ ꯇꯤꯜꯍꯧꯁꯦ ꯇꯤꯜꯍꯧꯗ ꯑꯩꯈꯣꯏ ꯃꯈꯟꯁꯦ ꯑꯍꯨꯝ ꯁꯨꯏꯌꯦꯕꯀꯣ ꯈꯔ ꯑꯉꯥꯡꯕꯤ ꯑꯃ ꯈꯔ ꯄꯤꯛꯄ ꯇꯤꯜꯍꯧ ꯑꯃ ꯑꯗꯒꯤ ꯇꯤꯜꯍꯧ ꯑꯉꯧꯕ ꯑꯃ ꯀꯔꯝꯕ ꯑꯣꯏ ꯇꯧꯁꯤꯒꯦ ꯎꯁꯣꯞ ꯇꯧꯕꯅꯦꯕ ꯎꯁꯣꯞꯇꯤ ꯎꯁꯣꯞꯇꯤ ꯀꯗꯥꯏꯋꯥꯏꯗ ꯇꯧꯁꯤꯒꯦ ꯃꯣꯏꯖꯤꯡꯂꯣꯝ ꯇꯧꯗꯣꯏꯔꯥ ꯃꯣꯏꯖꯤꯡꯒꯤ ꯀꯔꯝꯕ ꯂꯩꯉꯣꯏꯖꯤꯡꯒꯤ ꯆꯤꯡ ꯃꯊꯛꯀꯤꯗꯨꯔꯣ ꯎꯁꯣꯞꯇꯤ ꯑꯗꯥꯏꯗꯒ ꯌꯥꯝ ꯇꯧꯅꯕꯅꯦ ꯃꯤꯅꯥ ꯕꯖꯥꯔꯗ ꯃꯤꯅꯥ ꯕꯖꯥꯔ ꯇꯧꯔꯨꯅꯨꯗ ꯑꯥ ꯃꯣꯏꯒꯤ ꯑꯥ ꯀꯩꯅꯣꯒꯤ ꯊꯣꯡ ꯂꯥꯟꯊꯣꯛꯑꯒ ꯂꯩꯕ ꯂꯩꯉꯣꯏꯖꯤꯡꯒꯤ ꯆꯤꯡ ꯃꯇꯣꯟꯒꯤ ꯀ꯭ꯔꯤꯀꯦꯠꯀ ꯁꯥꯟꯅꯕꯗꯣ ꯑꯗ ꯑꯣꯏ ꯇꯧꯔꯁꯦ ꯑꯗꯨꯗꯨꯅ ꯃꯐꯝꯁꯨ ꯅꯨꯡꯉꯥꯏꯕꯅꯦꯕ ꯑꯗꯒꯤ ꯍꯥꯏꯗꯤ ꯅꯦꯆꯔꯦꯜ ꯑꯗꯨꯝ ꯃꯊꯛꯇꯨꯗ ꯂꯦꯞꯄꯒ ꯑꯗ꯭ꯋꯥꯏꯒꯤ ꯔꯥꯎꯟꯒꯤ ꯃꯈꯥꯗ ꯂꯩꯔꯤꯕꯁꯤꯡꯗꯨꯁꯨ ꯌꯦꯡꯕꯗꯁꯨ ꯑꯅꯧꯕ ꯑꯃ ꯑꯣꯏꯒꯅꯦꯕꯀꯣ ꯑꯗ ꯑꯣꯏꯅ ꯑꯩ ꯁꯤꯟꯖꯔꯛꯑꯣꯔꯥ ꯑꯗ ꯃꯐꯝꯗꯣ ꯌꯥꯝ ꯅꯨꯡꯉꯥꯏꯕꯅꯦꯕ ꯑꯗꯨꯒꯤ ꯃꯐꯝꯗꯣ ꯎꯝ ꯇꯤꯟꯒꯤꯗꯣ ꯗꯤꯟꯒꯤꯗꯣ ꯑꯣꯏꯅ ꯇꯧꯕꯤꯔꯨꯅꯨꯋꯣ ꯕꯇꯟ ꯑꯩꯈꯣꯏꯒꯤ ꯂꯤꯇꯔ ꯃꯉꯥ ꯃꯉꯥ ꯆꯟꯕꯗꯣ ꯑꯗꯨ ꯑꯣꯏꯅ ꯂꯧꯕꯤꯌꯣ ꯑꯗꯨꯅ ꯍꯛꯆꯥꯡ ꯁꯣꯛꯇꯕꯁꯨ ꯑꯣꯏ ꯃꯃꯟꯁꯨ ꯑꯗꯨꯝ ꯑꯩ ꯇꯥꯅ ꯁꯥꯒꯦꯕ ꯇꯥꯡꯕꯨꯗꯤ ꯇꯥꯡꯕꯅꯦꯕ ꯃꯔꯤ ꯑꯣꯏꯔꯗꯤ ꯆꯥꯇ꯭ꯔꯨꯛ ꯆꯥꯇ꯭ꯔꯨꯛ ꯆꯥꯇ꯭ꯔꯨꯛ ꯏꯟꯇꯣ ꯃꯌꯥꯝꯅꯒ ꯆꯥꯇ꯭ꯔꯨꯛ ꯌꯥꯡꯈꯩ ꯌꯣꯟꯅꯕꯅꯤ ꯆꯥꯇ꯭ꯔꯨꯛ ꯆꯥꯇ꯭ꯔꯨꯛ ꯁꯥꯔꯒꯦ ꯑꯗꯨ ꯆꯥꯇ꯭ꯔꯨꯛ ꯆꯥꯇ꯭ꯔꯨꯛ ꯑꯣꯏꯔꯗꯤ ꯌꯥꯔꯦ ꯃꯔꯤ ꯑꯃ ꯂꯩꯔꯦ ꯃꯊꯪꯗ ꯎꯝ ꯎꯝ ꯑꯗꯒꯤ ꯀꯩꯅꯣ ꯑꯃꯁꯨ ꯂꯩꯕꯅꯦ ꯑꯗꯨꯒꯤ ꯃꯣꯏꯖꯤꯡ ꯃꯈꯥꯏꯗ ꯑꯩꯈꯣꯏꯒꯤ ꯇꯟꯒ ꯁꯥꯒ ꯊꯣꯡꯕ ꯍꯣꯇꯦꯜꯒ ꯃꯌꯥꯝꯒꯤ ꯁꯥ ꯊꯣꯡꯕ ꯆꯠꯄꯁꯨ ꯂꯩꯕꯅꯦ ꯑꯦꯁ ꯀꯦꯒ ꯃꯕꯥꯟꯅꯤ ꯄꯥꯍꯜꯂꯗꯤ ꯃꯑꯣꯡ ꯇꯥꯗꯣꯏꯅꯤ ꯃꯕꯥꯟꯅꯤ ꯇꯧꯍꯜꯂꯁꯦ ꯌꯥꯗꯣꯏꯔꯥ ꯑꯩ ꯍꯥꯏꯒ꯭ꯔꯒꯦ ꯃꯤꯗꯣ ꯎꯝ ꯑꯇꯩ ꯑꯇꯩꯗꯤ ꯀꯩꯀꯩ ꯑꯗꯨꯗꯤ ꯀꯩꯅꯣꯗꯣ ꯕꯕꯣꯏ ꯃꯌꯥꯡꯗꯣ ꯃꯉꯣꯟꯗ ꯑꯗꯨꯝ ꯍꯥꯏꯔꯛꯑꯣ ꯃꯥꯅ ꯑꯌꯥꯝꯕ ꯀꯩꯅꯣ ꯄꯥꯏꯕꯅꯦꯕ ꯑꯗꯨꯒꯤ ꯄꯦꯄꯔ ꯄ꯭ꯂꯦꯠꯀꯨꯝꯕ ꯏꯁꯤꯡꯒꯨꯝꯕ ꯗꯤꯁꯄꯣꯖꯦꯜ ꯄꯣꯠ ꯆꯩꯁꯤꯡꯁꯦ ꯁꯤꯒꯤ ꯃꯥꯅ ꯌꯥꯝ ꯄꯥꯏꯕꯅꯦꯕ ꯃꯉꯣꯟꯗ ꯑꯗꯨꯝ ꯍꯥꯏꯕꯤꯔꯛꯑꯣ ꯑꯗꯨꯒ ꯑꯩꯒ ꯑꯗꯨꯝ ꯍꯥ ꯔꯤꯛꯁꯣ ꯊꯧꯕ ꯆꯠꯂꯤꯝꯅꯦ ꯃꯥ ꯅꯨꯃꯤꯠ ꯍꯨꯝꯅꯤꯗꯨꯗꯤ ꯔꯤꯛꯁꯣ ꯊꯧꯔꯔꯣꯏ ꯍꯥꯏꯕꯅꯤ ꯀꯩꯅꯣ ꯇꯧꯔꯦ ꯍꯥꯏꯕꯅꯤ ꯔꯤꯛꯁꯣ ꯆꯀꯥ ꯌꯥꯗ꯭ꯔꯦ ꯍꯥꯏꯕꯅꯤ ꯏꯁꯄꯣꯛ ꯇꯔꯥ ꯇꯔꯥꯒꯍꯨꯝꯗꯣꯏ ꯇꯠꯂꯦ ꯍꯥꯏꯕꯅꯤ ꯌꯥꯡꯈꯩ ꯄꯥꯟꯕꯗꯨꯗ ꯍꯦꯛꯇ ꯃꯥꯗꯤ ꯈꯨꯊꯧ ꯂꯥꯛꯊꯧꯁꯤ ꯌꯥꯗꯗꯅ ꯍꯦꯛꯇ ꯊꯣꯡ ꯃꯊꯛꯁꯤꯗꯒꯤ ꯖꯝ ꯂꯥꯎꯅ ꯆꯣꯡꯗꯔꯒ ꯊꯧꯗꯔꯒ ꯆꯠꯄꯁꯤꯗ ꯆꯠꯄꯁꯤꯗ ꯆꯠꯄꯅꯦ ꯆꯠꯄꯅꯦ ꯆꯠꯄꯅꯦ ꯆꯠꯄꯅꯦ ꯆꯠꯄꯁꯤꯅ ꯊꯧꯕꯥꯜ ꯕꯖꯥꯔꯒꯤ ꯊꯣꯡꯈꯣꯡꯗꯒꯤ ꯆꯠꯄꯁꯤꯅ ꯈꯣꯡꯖꯣꯝ ꯌꯧꯋꯤ ꯍꯥꯏꯔꯤꯅꯦ ꯑꯩꯅ ꯒꯥꯔꯤ ꯑꯃ ꯔꯤꯛꯁꯣꯗꯣ ꯊꯦꯂꯥꯗꯣ ꯁꯦꯝꯕꯤꯒꯦ ꯇꯧꯕꯅꯤꯕꯀꯣ ꯑꯗ ꯁꯦꯝꯕꯤꯒꯦ ꯇꯧꯕꯗ ꯁꯦꯝꯕꯗꯣ ꯁꯦꯝꯐꯝꯗꯨꯗ ꯅꯨꯃꯤꯠ ꯃꯔꯤꯅꯤ ꯃꯉꯥꯅꯤ ꯆꯪꯉꯅꯤꯅ ꯍꯥꯏꯕ ꯑꯗꯨꯅ ꯁꯦꯝ ꯌꯥꯗꯗꯅ ꯂꯩꯔꯦ ꯎꯝ ꯎꯝ ꯎꯝ ꯑꯣ ꯑꯗꯨ ꯌꯥꯔꯅꯤꯀꯣ ꯊꯝꯃꯁꯤꯔꯥ

ꯎꯝ ꯑꯗꯣ ꯑꯋꯥꯠꯄꯁꯤꯡꯗꯣ ꯋꯥꯠꯂꯒꯁꯨ ꯑꯗꯨꯝ ꯍꯥꯏꯕꯤꯔꯛꯑꯣ ꯎꯝ